ꯑꯩꯅ ꯃꯥꯂꯦꯝꯗ ꯆꯠꯄ ꯄꯥꯝꯕ ꯃꯐꯝ ꯑꯁꯦ ꯕꯦꯡꯀꯣꯛꯅꯤ ꯕꯦꯡꯀꯣꯛ ꯑꯁꯤ ꯆꯠꯄ ꯄꯥꯝꯕꯒꯤ ꯃꯔꯝꯗꯤ ꯑꯩꯈꯣꯏꯒ ꯁꯛ ꯆꯨꯁꯨ ꯃꯥꯟꯅꯕ ꯏꯁꯤꯡ ꯅꯨꯡꯁꯤꯠꯁꯨ ꯅꯨꯡꯉꯥꯏꯕ ꯃꯐꯝ ꯑꯁꯤ ꯄ꯭ꯔꯤꯊꯤꯕꯤꯒꯤ ꯇꯨꯔꯤꯁ ꯃꯌꯥꯝ ꯑꯃꯒꯤ ꯂꯥꯛꯐꯝꯁꯨ ꯑꯣꯏꯕ ꯃꯈꯣꯏꯒ ꯊꯦꯡꯅꯔꯒ ꯑꯅꯧꯕ ꯃꯍꯥꯎ ꯑꯃꯁꯨ ꯐꯪꯒꯅꯤ ꯍꯥꯏꯅ ꯈꯜꯂꯦ ꯃꯐꯝ ꯑꯁꯤꯗ ꯄꯣꯠꯁꯨ ꯌꯥꯝꯅ ꯍꯣꯡꯕ ꯑꯗꯨꯒ ꯁꯥꯅꯁꯨ ꯌꯥꯝꯅ ꯍꯣꯡꯉꯦ ꯍꯥꯏꯕꯁꯤꯗ ꯁꯅꯥꯗꯣ ꯄꯥꯝꯕꯒꯤꯗꯃꯛꯇ ꯑꯩꯅ ꯕꯦꯡꯀꯣꯛꯇ ꯆꯠꯆꯒꯗꯕꯅꯤ ꯑꯗꯨꯒ ꯃꯐꯝ ꯑꯗꯣ ꯕꯨꯙꯤꯁ ꯂꯥꯏꯅꯤꯡꯁꯨ ꯆꯠꯄꯅ ꯑꯌꯥꯝꯕ ꯑꯣꯏꯕꯅ ꯕꯨꯙꯤꯁꯁꯤꯡꯒꯤ ꯇꯦꯝꯄꯜꯁꯤꯡꯁꯨ ꯆꯪꯂꯒ ꯌꯦꯡꯕ ꯌꯥꯝꯅ ꯄꯥꯝꯖꯩꯌꯦ ꯑꯗꯨꯒ ꯆꯠꯄꯒꯤ ꯂꯝꯕꯤꯗꯅ ꯑꯩꯅ ꯃꯊꯛꯀꯤ ꯂꯝꯕꯤꯗ ꯆꯠꯂꯒ ꯍꯜꯂꯛꯄꯗꯅ ꯏꯁꯤꯡꯒꯤ ꯂꯝꯕꯤꯗ ꯖꯍꯥꯖ ꯇꯣꯡꯕꯒꯤ ꯅꯨꯡꯉꯥꯏꯕ ꯑꯗꯨꯁꯨ ꯃꯍꯥꯎ ꯑꯗꯨꯁꯨ ꯑꯩꯅ ꯌꯥꯝꯅ ꯄꯥꯝꯖꯕꯒꯤ ꯑꯩꯅ ꯕꯦꯡꯀꯣꯛ ꯑꯁꯤ ꯆꯠꯄ ꯌꯥꯝꯅ ꯄꯥꯝꯖꯕꯅꯤ